ꯗꯤꯋꯥꯂꯤꯒ ꯅꯤꯉꯣꯜ ꯆꯥꯛꯀꯧꯕ ꯂꯥꯛꯄꯒ ꯃꯔꯤ ꯂꯩꯅꯅ ꯕꯣꯠꯇꯁꯨ ꯂꯩꯌꯦ ꯇꯥꯡ ꯑꯅꯤꯗ ꯅꯤꯉꯣꯜ ꯅꯥꯆꯣꯝ ꯑꯗꯒꯤ ꯇꯥꯡ ꯃꯉꯥꯗꯅ ꯔꯦꯟꯁꯇ ꯌꯥꯏꯁ꯭ꯀꯨꯜꯒꯤ ꯔꯦꯟꯁꯇ ꯔꯣꯛ ꯁꯣ ꯑꯃ ꯂꯩ ꯇꯥꯡ ꯅꯤꯄꯥꯟ ꯁ꯭ꯋꯥꯏꯗꯅ ꯑꯦꯝ ꯑꯦꯁ ꯑꯦꯐ ꯗꯤ ꯑꯦꯁ ꯑꯦ ꯗ ꯂꯥꯡꯕꯟ ꯀꯨꯝꯍꯩ ꯂꯩ